ꯍꯂꯣ ꯁꯤ ꯄꯥꯏꯕꯤꯔꯤꯁꯦ ꯑꯩꯈꯣꯏ ꯁꯟꯅꯤꯌꯥ ꯔꯦꯁꯇꯨꯔꯦꯟꯒꯤ ꯍꯣꯅꯔꯗꯣ ꯑꯣꯏꯕꯤꯔꯕ꯭ꯔꯥ ꯀꯩꯗꯧꯋꯦ ꯑꯩ ꯉꯔꯥꯡꯁꯤ ꯁꯃꯣꯁꯥꯒ ꯖꯤꯂꯤꯕꯤ ꯈꯔꯒ ꯑꯣꯔꯗꯔ ꯇꯧꯖꯕꯅꯤ ꯁꯣꯝꯒꯤ ꯔꯦꯁꯇꯨꯔꯦꯟꯗꯒꯤ ꯑꯗꯨ ꯆꯥꯕ ꯌꯥꯗꯗꯅ ꯁꯣꯝꯗ ꯑꯩꯈꯣꯏ ꯑꯉꯥꯡ ꯑꯗꯨ ꯆꯥꯔꯨꯕꯗꯒꯤ ꯁꯣꯝꯗ ꯗꯥꯏꯔꯤꯌꯥ ꯇꯧꯕ ꯈꯣꯠꯄ ꯑꯉꯥꯡ ꯃꯁꯥ ꯀꯩꯗꯧꯅꯕꯁꯨ ꯌꯥꯎꯔꯦ ꯑꯗꯨ ꯁꯣꯝꯅ ꯑꯆꯥ ꯑꯊꯛ ꯃꯌꯥꯝꯒꯤ ꯁꯦꯕꯥ ꯇꯧꯏꯅꯦꯅꯁꯨ ꯇꯧꯕ ꯑꯗꯨꯒ ꯁꯤꯒꯨꯝꯕ ꯆꯤꯟꯖꯥꯛ ꯑꯩꯈꯣꯏ ꯃꯌꯥꯝꯗ ꯄꯤꯖꯕꯁꯦ ꯁꯦꯡꯅ ꯅꯨꯡꯉꯥꯏꯇꯦ ꯑꯗꯣ ꯍꯧꯖꯤꯛ ꯑꯉꯥꯡ ꯑꯅꯤꯗꯨꯁꯨ ꯑꯔꯨꯕ ꯐꯤꯕꯝꯗ ꯂꯩꯔꯦ ꯑꯗꯨꯅ ꯌꯥꯔꯒꯗꯤ ꯁꯤꯒꯨꯝꯕ ꯆꯤꯟꯖꯥꯛꯁꯤ ꯃꯇꯨꯡꯗꯗꯤ ꯃꯌꯥꯝꯗ ꯁꯞꯄ꯭ꯂꯥꯏ ꯇꯧꯕꯤꯔꯅꯣ ꯍꯥꯏꯖꯒꯦꯅ ꯇꯧꯔꯛꯄꯅꯦ